ꯃꯅꯤꯄꯨꯔꯕꯨ ꯃꯄꯥꯟꯒꯤ ꯂꯝꯗ ꯁꯛ ꯇꯥꯛꯄ ꯈꯨꯗꯝ ꯑꯣꯏꯅ ꯖꯤ ꯑꯥꯏ ꯇꯦꯛ ꯐꯪꯂꯕ ꯃꯍꯩ ꯃꯔꯣꯡ ꯈꯔ ꯍꯥꯏꯕꯤꯌꯨ ꯑꯁꯤꯒꯨꯝꯕ ꯃꯅꯤꯄꯨꯔꯒꯤ ꯁꯛꯇꯥꯛ ꯑꯣꯏꯔꯤꯕ ꯃꯍꯩ ꯃꯔꯣꯡꯁꯤꯡ ꯑꯁꯤ ꯑꯃꯨꯛꯀ ꯍꯟꯅ ꯃꯅꯤꯄꯨꯔꯒꯤ ꯁꯦꯜ ꯊꯨꯝꯗ ꯍꯥꯏꯅ ꯈꯟꯅꯕ ꯀꯔꯝꯅ ꯑꯣꯏꯍꯟꯒꯅꯤ ꯑꯩꯈꯣꯏ ꯃꯅꯤꯄꯨꯔꯗꯁꯨ ꯂꯝꯁꯦ ꯌꯥꯝ ꯆꯥꯎꯔꯒ ꯂꯩꯌꯦ ꯑꯗꯨꯗꯒꯤ ꯑꯩꯈꯣꯏ ꯗꯤꯁꯇ꯭ꯔꯤꯛ ꯗꯤꯁꯇ꯭ꯔꯤꯛ ꯑꯣꯏꯅ ꯈꯨꯟ ꯈꯨꯟ ꯑꯣꯏꯅ ꯂꯝꯗꯨ ꯌꯥꯝ ꯂꯩꯔꯒ ꯂꯩ ꯍꯧꯖꯤꯛ ꯐꯥꯔꯃꯔꯁꯈꯣꯏꯁꯦ ꯁꯦ ꯐꯥꯝ ꯇꯧꯔꯒ ꯂꯩꯕꯁꯦ ꯀꯆꯩꯗ ꯇꯃꯦꯡꯂꯣꯡꯗ ꯁꯦꯅꯥꯄꯇꯤꯗꯁꯨ ꯇꯃꯦꯡꯂꯣꯡꯗꯁꯨ ꯌꯥꯝ ꯂꯩꯔꯝꯃꯦ ꯑꯗꯣ ꯍꯧꯖꯤꯛ ꯍꯥꯏꯔꯤꯕ ꯖꯤ ꯑꯥꯏ ꯇꯦꯛꯁ ꯀ꯭ꯔꯣꯞꯁ ꯀꯨꯝꯕꯁꯦ ꯀꯆꯩ ꯂꯤꯃꯣꯟ ꯖꯤ ꯑꯥꯏ ꯑꯦꯄ꯭ꯂꯤꯀꯦꯁꯟ ꯅꯝꯕꯔ ꯐꯣꯔ ꯁꯤꯛꯁ ꯁꯤꯛꯁ ꯆꯥꯛꯍꯥꯎ ꯖꯤ ꯑꯥꯏ ꯑꯦꯄ꯭ꯂꯤꯀꯦꯁꯟ ꯅꯝꯕꯔ ꯁꯤꯛꯁ ꯖꯦꯔꯣ ꯇꯨ ꯇꯃꯦꯡꯂꯣꯡ ꯑꯣꯔꯦꯟꯁꯀꯤ ꯑꯦꯄ꯭ꯂꯦꯀꯦꯁꯟ ꯐꯥꯏꯚ ꯅꯥꯏꯟ ꯖꯦꯔꯣ ꯍꯩꯊꯩ ꯆꯤꯜꯂꯦ ꯖꯤ ꯑꯥꯏ ꯑꯦꯄ꯭ꯂꯤꯀꯦꯁꯟ ꯅꯝꯕꯔ ꯐꯥꯏꯚ ꯅꯥꯏꯟ ꯇꯨ ꯑꯗꯨꯒꯨꯝꯕꯁꯦ ꯑꯩꯈꯣꯏ ꯍꯧꯖꯤꯛ ꯖꯤ ꯑꯥꯏ ꯇꯦꯛꯀꯨꯝꯕ ꯐꯪꯔꯒ ꯑꯦꯛꯁꯄꯣꯔꯠ ꯇꯧꯔꯒ ꯂꯩꯔꯤꯌꯦ ꯍꯧꯖꯤꯛꯐꯥꯎꯗꯤ ꯋꯥꯠꯄ ꯈꯣꯠꯄ ꯑꯗꯨꯒꯨꯝꯕꯗꯨꯁꯨ ꯏꯁꯣꯔꯒꯤ ꯅꯨꯡꯁꯤꯕꯤꯔꯒ ꯑꯗꯨꯝꯕꯗꯤ ꯀꯔꯤꯁꯨ ꯂꯩꯇꯦ ꯑꯗꯨꯕꯨ ꯍꯧꯖꯤꯛ ꯃꯅꯤꯄꯨꯔꯗ ꯏꯀꯣꯅꯣꯃꯤꯁꯦ ꯖꯤ ꯑꯥꯏ ꯇꯦꯛꯀꯤꯗꯃꯛ ꯑꯦꯄ꯭ꯂꯤꯀꯦꯁꯟꯒꯤ ꯏꯟꯀ꯭ꯔꯤꯁ ꯇꯧꯅꯤꯡꯉꯥꯏꯒꯤꯗꯃꯛꯇꯤ ꯑꯩꯈꯣꯏ ꯑꯦꯠꯚꯔꯇꯥꯏꯖꯃꯦꯟꯁꯦ ꯀꯟꯅ ꯍꯣꯠꯅꯔꯒ ꯇꯧꯗ꯭ꯔꯗꯤ ꯌꯥꯔꯣꯏ ꯏꯀꯣꯅꯣꯃꯤꯛ ꯏꯁꯇꯗꯤ ꯌꯦꯡꯒꯦ ꯍꯥꯏꯔꯗꯤ ꯃꯥꯔꯀꯦꯠ ꯚꯦꯂ꯭ꯌꯨ ꯄ꯭ꯔꯥꯏꯖꯁꯦꯁꯨ ꯌꯦꯡꯗ꯭ꯔꯁꯨ ꯌꯥꯔꯣꯏ ꯌꯦꯡꯕꯗ ꯕꯦꯂꯦꯟꯁ ꯑꯣꯏꯅ ꯆꯠꯇ꯭ꯔꯗꯤ ꯑꯩꯈꯣꯏ ꯏꯀꯣꯅꯣꯃꯤꯛꯁꯦ ꯏꯟꯀ꯭ꯔꯤꯁ ꯇꯧꯕ ꯉꯝꯃꯣꯏ ꯍꯥꯏꯅ ꯍꯥꯏꯔꯤ